ꯆꯤꯡ ꯃꯇꯣꯟ ꯌꯧꯔꯛꯄꯁꯦ ꯌꯥꯝ ꯋꯥꯏꯌꯦ ꯑꯁ ꯚꯥꯏ ꯅꯪ ꯅꯠꯇ꯭ꯔꯣ ꯑꯗꯨꯅꯦ ꯎꯗꯕ ꯀꯨꯏꯔꯦ ꯀꯃꯥꯏ ꯀꯃꯥꯏ ꯇꯧꯔꯤꯒꯦ ꯅꯪ ꯉꯁꯤ ꯑꯩ ꯑꯩꯕꯨꯗꯤ ꯏꯇꯣꯝ ꯀꯥꯔꯛꯑꯦ ꯑꯁ ꯅꯪ ꯎꯕꯁꯦ ꯌꯥꯝ ꯅꯨꯉꯥꯏꯔꯦ ꯍꯣꯏ ꯑꯁ ꯑꯗꯣ ꯃꯇꯣꯟꯁꯨ ꯌꯧꯔꯛꯑꯦ ꯉꯥꯏꯍꯥꯛ ꯋꯥꯔꯤ ꯁꯥꯁꯤ ꯑꯗꯨꯗꯤ ꯍꯣꯏ ꯐꯗꯤ ꯐꯖꯩꯀꯣ ꯃꯇꯣꯟꯗꯒꯤ ꯌꯦꯡꯂꯛꯄꯗ ꯚ꯭ꯌꯨꯁꯦ ꯑꯁ ꯑꯝꯇ ꯀꯥꯔꯛꯄ ꯇꯥꯔꯦ ꯑꯝꯇ ꯌꯦꯡꯕ ꯇꯥꯔꯦ ꯑꯩ ꯅꯪꯅ ꯍꯥꯏꯕꯗꯒꯤ ꯌꯦꯡꯅꯤꯡꯂꯛꯇꯧꯔꯦ ꯚ꯭ꯌꯨꯒꯥꯁꯦ ꯍꯣꯏ ꯍꯣꯏ ꯅꯪ ꯑꯁ ꯑꯗꯨꯝ ꯀꯥꯔꯛꯄ꯭ꯔꯣ ꯑꯌꯥꯝꯕ ꯃꯇꯝꯗ ꯆꯤꯡꯁꯦ ꯉꯁꯤꯈꯛ ꯀꯥꯔꯛꯏꯔꯣ ꯅꯠꯇ꯭ꯔꯒ ꯑꯣ ꯑꯩ ꯅꯣꯡ ꯐꯥꯗꯣꯛ ꯀꯥꯔꯛꯄꯅꯤꯅ ꯑꯁ ꯃꯇꯣꯟ ꯌꯧꯔꯛꯄꯗ ꯋꯥꯔꯦ ꯇꯧꯔꯤꯁꯦ ꯍꯣꯏ ꯆꯨꯝꯃꯦ ꯑꯁ ꯍꯛꯆꯥꯡꯒꯁꯦ ꯌꯥꯗ꯭ꯔꯄꯣꯠꯅꯤꯗ ꯑꯗꯣ ꯈ꯭ꯔ ꯈ꯭ꯔ ꯑꯗꯨꯝ ꯀꯥꯗ꯭ꯔꯗꯤ ꯌꯥꯔꯔꯣꯏ ꯑꯗꯨꯝ ꯀꯥꯔꯅꯤ ꯍꯣꯏ ꯑꯗꯨꯗꯤ ꯚꯥꯏ ꯐꯔꯦ ꯐꯔꯦ ꯃꯊꯪꯗ ꯃꯊꯪ ꯀꯥꯔꯛꯄꯗꯁꯨ ꯑꯃꯨꯛ ꯊꯦꯡꯅꯁꯤꯀꯣ ꯑꯗꯨꯗꯤ ꯑꯩ ꯍꯥꯜꯂꯝꯃꯒꯦ ꯑꯗꯨꯗꯤ